ꯁꯤ ꯃꯣꯏꯔꯥꯡꯗ ꯂꯩꯕ ꯁꯉꯥꯏ ꯏꯊꯅꯤꯛ ꯄꯥꯛ ꯑꯣ ꯑꯗꯨ ꯑꯩꯒꯤ ꯁꯉꯥꯏ ꯏꯊꯅꯤꯛ ꯄꯥꯛꯇ ꯑꯩꯗꯨ ꯅꯨꯃꯤꯠ ꯇꯔꯦꯠ ꯍꯞꯇꯥ ꯑꯃꯒꯤ ꯑꯩꯗꯣ ꯀꯣꯏꯕ ꯂꯥꯛꯄꯅꯤ ꯑꯗꯣ ꯁꯉꯥꯏ ꯏꯊꯅꯤꯛ ꯄꯥꯛꯇ ꯀꯔꯤ ꯀꯔꯤ ꯐꯖꯕ ꯌꯦꯡꯕ ꯌꯥꯕ ꯃꯐꯝ ꯀꯔꯤ ꯀꯔꯤ ꯂꯩꯕꯅꯣ ꯑꯃꯨꯛꯇ ꯍꯥꯏꯕꯤꯔꯛꯎ

ꯑꯣ ꯑꯗꯨ ꯇꯤꯀꯦꯠꯀꯨꯝꯕꯗꯤ ꯐ꯭ꯔꯤ ꯑꯣꯏꯕ꯭ꯔꯣ ꯑꯥ ꯑꯗꯨꯗꯤ ꯑꯩ ꯂꯥꯛꯂꯤꯕ ꯇꯔꯤꯛ ꯀꯨꯟ ꯇꯔꯦꯠ ꯑꯁꯤꯗ ꯑꯩ ꯂꯥꯛꯀꯅꯤ ꯑꯗꯨꯅ ꯑꯩ ꯑꯗꯨ ꯇꯥꯔꯤꯛ ꯀꯨꯟ ꯇꯔꯦꯠꯇ ꯑꯣꯏꯅ ꯂꯥꯛꯆꯔꯒꯦ ꯑꯗꯨꯗꯤ ꯑꯩ ꯉꯁꯤꯒꯤꯗꯤ ꯊꯝꯖꯔꯒꯦ